ꯅꯥꯏꯟ ꯊꯥꯎꯖꯟ ꯅꯥꯏꯟ ꯍꯟꯗ꯭ꯔꯦꯠ ꯅꯥꯏꯟꯇꯤ ꯑꯩꯠ ꯇ꯭ꯋꯦꯜꯐ ꯊꯥꯎꯖꯟ ꯁꯤꯛꯁ ꯍꯟꯗ꯭ꯔꯦꯠ ꯅꯥꯏꯟꯇꯤ ꯐꯥꯏꯚ ꯇ꯭ꯋꯦꯟꯇꯤ ꯐꯥꯏꯚ ꯊꯥꯎꯖꯟ ꯁꯤꯛꯁ ꯍꯟꯗ꯭ꯔꯦꯠ ꯑꯩꯠꯇꯤ ꯅꯥꯏꯟ ꯐꯤꯞꯇꯤꯟ ꯊꯥꯎꯖꯟ ꯇꯨ ꯍꯟꯗ꯭ꯔꯦꯠ ꯅꯥꯏꯟꯇꯤ ꯊ꯭ꯔꯤ ꯐꯤꯞꯇꯤ ꯊꯥꯎꯖꯟ